ꯃꯅꯤꯄꯨꯔꯤ ꯂꯣꯜꯕꯨ ꯃꯅꯤꯄꯨꯔꯤ ꯂꯣꯜꯕꯨ ꯑꯩꯈꯣꯏꯒꯤ ꯍꯤꯟꯗꯨ ꯙꯔꯃ ꯆꯠꯄ ꯁꯥꯟꯇꯤ ꯗꯥꯁ ꯒꯣꯁꯥꯏꯅ ꯃꯍꯥꯛꯅ ꯍꯤꯟꯗꯨ ꯙꯔꯃ ꯆꯠꯅꯕ ꯌꯥꯝꯅ ꯀꯟꯅ ꯍꯣꯠꯅꯔꯛꯏ ꯍꯣꯠꯅꯔꯛꯄꯗꯒꯤ ꯃꯌꯥꯝꯅ ꯃꯥꯕꯨ ꯍꯥꯠꯄꯤꯈꯤ ꯑꯗꯨꯒ ꯍꯧꯖꯤꯛꯇꯤ ꯃꯅꯤꯄꯨꯔꯤ ꯂꯣꯜ ꯑꯁꯤ ꯌꯥꯝꯅ ꯐꯥꯒꯠꯂꯦ ꯑꯃꯗꯤ ꯐꯤꯂꯝꯗ ꯍꯥꯟꯅ ꯏꯪꯂꯤꯁ ꯐꯤꯂꯝꯒꯤ ꯃꯑꯣꯡ ꯗꯦꯗꯤ ꯑꯟꯀꯜ ꯀꯧꯔꯝꯕ ꯑꯗꯨꯁꯨ ꯑꯩꯈꯣꯏꯒꯤ ꯃꯅꯤꯄꯨꯔ ꯐꯤꯂꯝꯗꯁꯨ ꯌꯥꯝꯅ ꯍꯧꯖꯤꯛꯇꯤ ꯁꯦꯝꯗꯣꯔꯛꯑꯦ ꯍꯥꯏꯗꯤ ꯂꯣꯜ ꯌꯥꯝꯅ ꯃꯩꯇꯩ ꯂꯣꯜ ꯑꯣꯏꯅ ꯁꯤꯖꯤꯟꯅꯔꯛꯑꯦ ꯃꯅꯤꯄꯨꯔꯤ ꯃꯩꯇꯩ ꯃꯩꯇꯩ ꯃꯌꯦꯛꯁꯨ ꯑꯩꯈꯣꯏ ꯃꯌꯦꯛ ꯏꯁꯥꯒꯤ ꯃꯩꯇꯩ ꯃꯌꯦꯛ ꯑꯁꯤꯁꯨ ꯑꯌꯥꯝꯕ ꯍꯧꯖꯤꯛꯇꯤ ꯂꯣꯏꯅ ꯃꯩꯇꯩ ꯃꯌꯦꯛ ꯂꯣꯝꯗ ꯂꯣꯏꯅ ꯂꯣꯏꯅ ꯑꯌꯥꯝꯕ ꯂꯣꯏꯅ ꯏꯅꯔꯛꯑꯦ ꯌꯥꯝꯅ ꯐꯒꯠꯂꯦ